ꯃꯁꯤ ꯁꯣꯞꯁꯤꯒꯤ ꯀꯁꯇꯃꯔ ꯀꯦꯌꯥꯔ ꯑꯣꯏꯕꯤꯔꯕ꯭ꯔꯥ ꯑꯩꯅ ꯀꯥꯔꯠꯇ ꯄꯣꯠꯂꯝ ꯇꯔꯨꯛꯇꯪ ꯀꯥꯔꯠꯇ ꯍꯥꯞꯆꯕꯅꯦ ꯃꯗꯣ ꯀꯥꯔꯠꯇꯨꯗ ꯌꯥꯎꯔꯤꯕꯗꯣ ꯑꯩ ꯄꯣꯠꯂꯝ ꯑꯍꯨꯝꯇꯪꯗꯤ ꯀꯛꯆꯒꯦ ꯄꯣꯠ ꯑꯅꯤꯗꯤ ꯑꯩꯒꯤ ꯁꯥꯏꯁꯀꯗꯤ ꯆꯥꯟꯅꯔꯔꯣꯏ ꯑꯃꯁꯨꯡ ꯀꯂꯔꯗꯨꯁꯨ ꯑꯩ ꯄꯥꯝꯕ ꯈꯔ ꯋꯥꯠꯂꯦ ꯑꯗꯨꯒ ꯑꯃꯗꯨꯗꯤ ꯑꯃꯗꯨꯗꯤ ꯁꯥꯏꯁꯇꯨꯁꯨ ꯑꯩ ꯆꯥꯟꯅꯔꯔꯣꯏ ꯑꯗꯨꯅ ꯑꯩ ꯄꯣꯠ ꯑꯍꯨꯝꯗꯗꯤ ꯑꯍꯨꯝ ꯀꯛꯆꯒꯦ ꯑꯍꯨꯝꯗꯗꯤ ꯑꯣꯔꯗꯔ ꯇꯧꯖꯒꯦ